ꯇꯨ ꯊꯥꯎꯖꯟ ꯅꯥꯏꯟꯇꯤꯟꯒꯤ ꯆꯍꯤ ꯂꯣꯏꯁꯤꯜꯂꯝꯗꯥꯏꯗ ꯑꯩꯈꯣꯏ ꯃꯅꯤꯄꯨꯔꯗꯁꯨ ꯀꯣꯕꯤꯠ ꯅꯥꯏꯟꯇꯤꯟꯒꯤ ꯆꯩꯊꯦꯡꯁꯤ ꯐꯪꯈꯤ ꯀꯣꯕꯤꯠ ꯅꯥꯏꯟꯇꯤꯟꯒꯤ ꯆꯩꯊꯦꯡꯁꯤꯅ ꯃꯔꯝ ꯑꯣꯏꯔꯒ ꯃꯅꯤꯄꯨꯔ ꯑꯃꯁꯨꯡ ꯃꯅꯤꯄꯨꯔꯒꯤ ꯑꯇꯣꯞꯄ ꯃꯐꯝꯁꯤꯡꯗ ꯆꯠꯊꯣꯛ ꯆꯠꯁꯤꯟ ꯇꯧꯕꯗ ꯑꯗꯨꯛꯀꯤ ꯃꯇꯤꯛ ꯑꯋꯥꯕ ꯅꯨꯡꯉꯥꯏꯇꯕ ꯀꯌꯥ ꯑꯃ ꯊꯦꯡꯅꯈꯤ ꯑꯩꯈꯣꯏ ꯃꯅꯤꯄꯨꯔ ꯈꯛꯇ ꯅꯠꯇꯅ ꯃꯥꯂꯦꯝꯒꯤ ꯑꯣꯏꯅ ꯀꯣꯕꯤꯠ ꯅꯥꯏꯟꯇꯤꯟ ꯍꯥꯏꯔꯤꯕ ꯂꯩꯅꯥ ꯑꯁꯤ ꯁꯟꯗꯣꯔꯛꯄꯅ ꯃꯔꯝ ꯑꯣꯏꯔꯒ ꯃꯐꯝ ꯈꯨꯗꯤꯡꯃꯛꯇ ꯑꯊꯤꯡꯕ ꯊꯝꯈꯤ ꯑꯗꯨꯅ ꯃꯔꯝ ꯑꯁꯤꯅ ꯇꯨꯔꯤꯖꯝ ꯏꯟꯗꯁꯇ꯭ꯔꯤꯗ ꯊꯕꯛ ꯇꯧꯔꯤꯕ ꯃꯤꯌꯥꯝꯁꯤꯡ ꯑꯗꯨꯗꯤ ꯑꯗꯨꯛꯀꯤ ꯃꯇꯤꯛ ꯑꯋꯥꯕ ꯑꯣꯏꯈꯤ ꯃꯈꯣꯏꯒꯤ ꯊꯕꯛꯁꯤꯡ ꯇꯠꯈꯤ ꯑꯗꯨꯒ ꯂꯦꯝꯅ ꯃꯥꯡꯈꯤ ꯄꯩꯁꯥ ꯁꯦꯜ ꯇꯥꯟꯐꯝ ꯑꯋꯥꯕ ꯑꯃ ꯑꯣꯏꯈꯤ ꯂꯩꯅꯥꯒꯤꯕꯨ ꯋꯥꯒꯗ꯭ꯔ ꯄꯩꯁꯥꯒꯤꯕꯨ ꯋꯥꯒꯗ꯭ꯔ ꯑꯗꯨꯛꯀꯤ ꯃꯇꯤꯛ ꯑꯋꯥꯕ ꯑꯃ ꯑꯣꯏꯈꯤ ꯃꯤꯑꯣꯏ ꯑꯃꯅ ꯃꯅꯤꯄꯨꯔꯒꯤ ꯃꯄꯥꯟꯗ ꯆꯠꯅꯤꯡꯕ ꯃꯇꯝꯗ ꯆꯠꯄꯗ ꯈꯨꯗꯣꯡ ꯆꯥꯗꯕ ꯀꯌꯥ ꯑꯃ ꯊꯦꯡꯅꯈꯤ ꯆꯠꯄ ꯇꯥꯔꯒꯁꯨ ꯇꯦꯁ ꯇꯧꯕ ꯀꯣꯕꯤꯠ ꯅꯥꯏꯟꯇꯤꯟꯒꯤ ꯂꯩꯅꯥ ꯑꯁꯤ ꯄꯣꯖꯤꯇꯤꯚ ꯑꯣꯏꯕ꯭ꯔ ꯄꯛꯄ꯭ꯔ ꯄꯛꯇꯕ꯭ꯔ ꯍꯥꯏꯅ ꯌꯦꯡꯕ ꯃꯇꯝꯗ ꯑꯗꯨꯛꯀꯤ ꯃꯇꯤꯛ ꯑꯋꯥꯕ ꯑꯃ ꯑꯣꯏꯈꯤ ꯃꯤ ꯄꯥꯛꯇꯛꯅꯅ ꯄꯦꯟꯗꯦꯃꯤꯛ ꯑꯣꯏꯅ ꯅꯥꯔꯛꯄꯅꯤꯅ ꯃꯣꯏꯒꯤ ꯑꯋꯥꯕꯁꯤ ꯑꯗꯨꯛꯀꯤ ꯃꯇꯤꯛ ꯋꯥꯈ꯭ꯔꯦꯕ ꯀꯩꯒꯤꯅꯣ ꯍꯥꯏꯔꯀꯥꯟꯗ ꯑꯁꯤꯒꯤ ꯀꯩꯒꯨꯝꯕ ꯂꯩꯅꯥ ꯑꯁꯤꯅ ꯅꯥꯔꯝ ꯇꯥꯔꯒꯗꯤ ꯃꯤ ꯂꯝ ꯑꯃꯗ ꯍꯦꯛꯇ ꯆꯠꯂꯒ ꯐꯝꯃꯒ ꯂꯩꯒꯗꯕ ꯅꯠꯇꯝꯅꯤꯅ ꯍꯥꯏꯗꯤ ꯀꯣꯏꯕ ꯂꯥꯡꯕ ꯆꯠꯄꯁꯤ ꯅꯨꯡꯉꯥꯏꯕ ꯑꯃ ꯏꯈꯪ ꯈꯪꯗ꯭ꯔꯦ ꯅꯨꯡꯉꯥꯏꯕ ꯆꯠꯄ ꯇꯥꯔꯒꯁꯨ ꯅꯨꯉꯥꯏꯐꯝ ꯈꯪꯗꯦ ꯑꯗꯨꯅ ꯀꯣꯕꯤꯠꯀꯤ ꯃꯇꯝꯗꯗꯤ ꯌꯨꯝꯗꯒꯤ ꯃꯄꯥꯟ ꯊꯣꯛꯅꯗꯕ ꯀꯟꯇꯦꯟꯃꯦꯟ ꯖꯣꯟ ꯂꯣꯏꯅ ꯂꯥꯎꯔꯒ ꯆꯥꯕ ꯊꯛꯄ ꯋꯥꯠꯇꯅ ꯑꯗꯒꯤ ꯑꯋꯥꯕ ꯑꯗꯨꯛꯀꯤ ꯃꯇꯤꯛ ꯋꯥꯃꯤꯟꯅꯈ꯭ꯔꯦ ꯄꯨꯂꯞ ꯑꯣꯏꯅ ꯑꯗꯨꯅ ꯀꯣꯕꯤꯠ ꯅꯥꯏꯟꯇꯤꯟꯒꯤ ꯆꯩꯊꯦꯡꯅ ꯄꯤꯕ ꯍꯥꯏꯔꯒꯗꯤ ꯑꯩꯈꯣꯏꯒꯤ ꯇꯨꯔꯤꯖꯝꯒꯤ ꯃꯥꯏꯀꯩꯗꯗꯤ ꯑꯗꯨꯛꯀꯤ ꯃꯇꯤꯛ ꯄꯤꯈ꯭ꯔꯦ ꯃꯥꯂꯦꯝꯒꯤ ꯆꯠꯊꯣꯛ ꯆꯠꯁꯤꯟꯒꯤ ꯄꯥꯝꯕꯩꯁꯤꯡ ꯊꯤꯡꯖꯤꯟꯈꯤꯕ ꯆꯠꯊꯣꯛ ꯆꯠꯁꯤꯟ ꯇꯧꯕ ꯌꯥꯗꯕ ꯃꯐꯝ ꯑꯃꯒ ꯃꯐꯝ ꯑꯃꯒ ꯊꯕꯛ ꯆꯠꯊꯣꯛ ꯆꯠꯁꯤꯟ ꯇꯧꯕ ꯌꯥꯗꯕꯤꯗ ꯑꯊꯤꯡꯕ ꯑꯃꯒ ꯂꯣꯏꯅꯅ ꯇꯧꯕꯅꯤꯅ ꯑꯗꯨꯛꯀꯤ ꯃꯇꯤꯛ ꯗꯥꯎꯟ ꯆꯠꯂꯦ ꯄ꯭ꯔꯣꯐꯤꯠ ꯐꯪꯗ꯭ꯔꯦ ꯍꯥꯏꯕꯗꯤ ꯄꯩꯁꯥ ꯁꯦꯜ ꯇꯨꯔꯤꯖꯝ ꯏꯟꯗꯁꯇ꯭ꯔꯤꯗꯒꯤ ꯂꯥꯛꯄ ꯁꯦꯜ ꯊꯨꯝ ꯑꯃꯠꯇ ꯀꯥꯗ꯭ꯔꯦ ꯑꯗꯨꯅ ꯇꯨꯔꯤꯖꯝ ꯏꯟꯗꯁꯇ꯭ꯔꯤ ꯗꯥꯎꯟ ꯆꯠꯂꯝꯕꯅꯤꯅ ꯃꯥꯂꯦꯝꯒꯤ ꯏꯀꯣꯅꯣꯃꯤ ꯑꯃꯁꯨꯡ ꯂꯝ ꯂꯝꯗꯨꯒꯤ ꯏꯀꯣꯅꯣꯃꯤꯁꯤꯡꯗꯁꯨ ꯗꯥꯎꯟ ꯆꯠꯂꯦ ꯃꯐꯝꯗꯨꯒꯤ ꯇꯨꯔꯤꯖꯝꯗꯁꯨ ꯑꯁꯣꯛꯄ ꯀꯌꯥ ꯑꯃ ꯂꯥꯛꯑꯦ ꯍꯥꯏꯕꯒꯤ ꯋꯥꯐꯝꯁꯤꯡ ꯑꯁꯤ ꯑꯩꯒꯤ ꯑꯦꯛꯁꯄꯔꯤꯌꯦꯟꯁꯇ ꯊꯦꯡꯅꯖꯔꯛꯏ ꯍꯥꯏꯔꯤꯕ ꯋꯥꯐꯝꯁꯤꯡ ꯑꯁꯤ ꯍꯥꯏꯖꯔꯒ ꯑꯩ ꯊꯝꯖꯔꯒꯦ